ꯑꯩꯈꯣꯏꯒꯤ ꯂꯦꯡꯒ꯭ꯋꯦꯁꯇ ꯌꯥꯝꯅ ꯏꯝꯄ꯭ꯔꯨꯞ ꯑꯣꯏꯍꯜꯂꯤ ꯑꯗꯩꯗꯤ ꯀꯟꯐꯤꯗꯦꯟꯁꯀꯣ ꯀꯟꯐꯤꯗꯦꯟꯁꯁꯨ ꯌꯥꯝꯅ ꯋꯥꯡꯍꯜꯂꯤ ꯑꯗꯨꯗꯨꯒ ꯀꯦꯕꯤꯟ ꯀ꯭ꯔꯨ ꯍꯥꯏꯔꯤꯕ ꯖꯣꯕꯁꯤꯁꯨ ꯑꯩꯈꯣꯏꯒꯤ ꯇꯔꯥꯏ ꯇꯔꯥꯏꯕ ꯖꯣꯕ ꯑꯃꯗꯤ ꯅꯠꯇꯦ ꯍꯥꯏꯗꯤ ꯍꯣꯠꯅꯕ ꯀꯟꯒꯗꯕꯅꯤ ꯑꯗꯨꯗꯨꯒ ꯑꯈꯥꯡ ꯀꯟꯒꯗꯕꯅꯤ ꯑꯗꯨꯗꯨꯒ ꯃꯈꯣꯏꯒꯤ ꯂꯩꯔꯤꯕ ꯔꯨꯜ ꯃꯌꯥꯝ ꯑꯗꯨꯁꯨ ꯏꯟꯒꯗꯕꯅꯤ ꯑꯗꯨꯨꯗꯨꯒ ꯑꯩꯈꯣꯏꯒꯤ ꯍꯥꯏꯗꯤ ꯃꯤꯌꯥꯝꯒꯤ ꯁꯦꯕꯥ ꯇꯧꯕ ꯃꯈꯜ ꯑꯃꯅꯦꯕꯀꯣ ꯀꯦꯕꯤꯟ ꯀ꯭ꯔꯨ ꯑꯃ ꯑꯣꯏꯕ ꯍꯥꯏꯕꯁꯦ ꯍꯥꯏꯕꯗꯤ ꯑꯩꯈꯣꯏꯒꯤ ꯂꯝ ꯂꯝꯗꯒꯤ ꯃꯤ ꯃꯈꯜ ꯃꯈꯜ ꯀꯌꯥ ꯑꯃ ꯊꯦꯡꯅꯗꯣꯏꯅꯤ ꯑꯗꯨ ꯃꯌꯥꯝꯗꯨꯕꯨ ꯑꯩꯅ ꯏꯔꯥꯏ ꯂꯥꯏꯅ ꯍꯦꯟꯗꯜ ꯇꯧꯕ ꯉꯝꯒꯗꯕꯅꯤ ꯑꯗꯨꯗꯨꯒ ꯄꯦꯁꯦꯟꯖꯔ ꯑꯃꯒ ꯑꯩꯒꯒꯤ ꯃꯔꯛꯇ ꯌꯥꯝꯅ ꯐꯖꯕ ꯃꯔꯤ ꯊꯝꯒꯗꯕꯅꯤ ꯑꯗꯨꯗꯨꯒ ꯀꯦꯕꯤꯟ ꯀ꯭ꯔꯨ ꯑꯃ ꯑꯣꯏꯕ ꯍꯥꯏꯕꯁꯦ ꯑꯩꯈꯣꯏꯒꯤ ꯃꯇꯝ ꯄꯨꯝꯅꯃꯛꯇꯅꯦ ꯑꯩꯈꯣꯏꯒꯤ ꯋꯥꯈꯜꯗ ꯍꯛꯆꯥꯡꯗ ꯌꯥꯝꯅ ꯀꯥꯝ ꯑꯣꯏꯒꯗꯕꯅꯦꯕ ꯑꯗꯨꯗꯨꯒ ꯀꯦꯕꯤꯟ ꯀ꯭ꯔꯨ ꯑꯣꯏꯕꯁꯤꯅ ꯑꯩꯈꯣꯏ ꯏꯁꯥꯗꯁꯨ ꯀꯥꯅꯕ ꯀꯌꯥ ꯑꯃ ꯄꯤꯀꯣ ꯑꯗꯨꯗꯤ ꯋꯥꯈꯜ ꯍꯛꯆꯥꯡ ꯏꯪꯅ ꯂꯩꯍꯟꯕ ꯍꯔꯥꯎꯅ ꯅꯨꯡꯉꯥꯏꯅ ꯂꯩꯍꯟꯕ ꯑꯗꯨꯒ ꯋꯥꯈꯜꯁꯤ ꯁꯥꯟꯇꯤ ꯐꯪꯍꯟꯕ ꯑꯁꯤꯒꯨꯝꯕ ꯀꯥꯅꯕ ꯀꯌꯥ ꯑꯃꯁꯨ ꯄꯤ ꯑꯗꯩꯗꯤ ꯑꯉꯛ ꯑꯉꯛꯄꯀꯣ ꯖꯒꯥ ꯀꯌꯥ ꯑꯃꯕꯨꯁꯨ ꯆꯠꯄ ꯐꯪꯍꯜꯂꯤ ꯑꯗꯨꯒ ꯀꯦꯕꯤꯟ ꯀ꯭ꯔꯨ ꯍꯥꯏꯔꯤꯕ ꯖꯣꯕꯁꯤꯗꯤ ꯑꯩꯈꯣꯏꯒꯤ ꯄꯩꯁꯥꯅ ꯂꯩꯕ ꯌꯥꯕ ꯊꯕꯛ ꯅꯠꯇꯦꯀꯣ ꯑꯁꯤꯗꯤ ꯑꯩꯈꯣꯏꯒꯤ ꯏꯁꯥꯒꯤ ꯀꯟꯐꯤꯗꯦꯟꯀꯣ ꯑꯩꯈꯣꯏ ꯏꯁꯥꯒꯤ ꯍꯩꯖꯕꯒꯤ ꯃꯇꯨꯡ ꯏꯟꯅ ꯑꯩꯈꯣꯏ ꯏꯁꯥꯒꯤ ꯄꯔꯁꯅꯦꯜ ꯀꯣ ꯄꯔꯁꯅꯦꯜꯒꯤ ꯃꯇꯨꯡ ꯏꯟꯅ ꯈꯟꯕ ꯖꯣꯕ ꯑꯃꯅꯦꯕ ꯑꯗꯨꯅ ꯃꯔꯝ ꯑꯣꯏꯗꯨꯅ ꯑꯩ ꯀꯦꯕꯤꯟ ꯀ꯭ꯔꯨ ꯑꯣꯏꯕꯁꯦ ꯌꯥꯝ ꯄꯥꯝꯖꯩ